ꯑꯩꯍꯥꯛꯀꯤ ꯈꯨꯡꯒꯪꯗ ꯌꯨꯝ ꯁꯥꯕꯗ ꯋꯥ ꯎ ꯑꯃꯗꯤ ꯖꯤꯡꯒ ꯂꯩꯕꯥꯛ ꯃꯊꯧ ꯇꯥꯏ ꯌꯦꯡꯁꯤꯟꯒꯗꯕ ꯃꯤꯑꯣꯏꯁꯤꯡꯅꯁꯨ ꯀꯔꯤꯁꯨ ꯇꯧꯗꯦ ꯑꯗꯨꯗ ꯂꯝꯂꯛꯀꯤ ꯁꯥ ꯎꯆꯦꯛꯅꯁꯨ ꯃꯤꯄꯥꯏꯕ ꯊꯣꯛꯇꯦ ꯏꯃꯨꯡ ꯃꯅꯨꯡꯒꯤ ꯃꯔꯨ ꯑꯣꯏꯕꯁꯤꯡ ꯑꯗꯨꯁꯨ ꯑꯗꯨꯃꯛ ꯁꯥꯏ ꯒꯔꯈꯣꯂꯤ ꯌꯣꯖꯅꯥ ꯍꯥꯏꯕꯁꯤꯗꯤ ꯈꯪꯖꯗ꯭ꯔꯦ ꯑꯗꯨꯅ ꯈꯨꯡꯒꯪꯗ ꯍꯣꯡꯂꯛ ꯄ ꯍꯥꯏꯕꯁꯤꯗꯤ ꯑꯗꯨꯝꯃꯛ ꯍꯣꯡꯉꯛꯏ ꯍꯥꯟꯅ ꯌꯨꯝ ꯁꯥꯕꯗ ꯋꯥꯅ ꯎꯅ ꯁꯥꯔꯝꯕ ꯍꯧꯖꯤꯛꯅ ꯆꯦꯛꯅ ꯁꯥꯔꯛꯄ ꯂꯝꯕꯤ ꯊꯣꯡ ꯍꯣꯡꯂꯛꯄ ꯑꯁꯤ ꯃꯌꯥꯝꯁꯤꯅꯤ ꯍꯣꯡꯂꯛꯂꯤꯕ ꯍꯥꯏꯕꯁꯤ